ꯑꯩꯅ ꯂꯝ ꯑꯃ ꯂꯩꯒꯦ ꯅꯠꯇ꯭ꯔꯒ ꯌꯦꯟꯒꯦ ꯍꯥꯏꯕ ꯃꯇꯝꯗ ꯊꯦꯡꯅ ꯑꯩꯈꯣꯏꯒꯤ ꯑꯩꯈꯣꯏꯒꯤ ꯂꯝ ꯑꯁꯤꯗ ꯊꯦꯡꯅꯔꯤꯕ ꯈꯨꯗꯣꯡ ꯆꯥꯗꯕ ꯁꯃꯁ꯭ꯌꯥꯁꯤꯡ ꯍꯥꯏꯔꯒꯗꯤ ꯃꯐꯝ ꯑꯁꯤꯒꯤ ꯃꯤꯌꯨꯅꯤꯁꯤꯄꯥꯂꯤꯇꯤ ꯅꯠꯇ꯭ꯔꯒ ꯗꯤ ꯁꯤ ꯁꯤꯡꯗ ꯊꯕꯛ ꯇꯪꯔꯤꯕ ꯀꯔꯃꯥꯆꯥꯔꯤꯁꯤꯡ ꯑꯁꯤꯅ ꯑꯩꯒꯤ ꯍꯤꯡꯒꯣꯜ ꯑꯗꯨꯕꯨ ꯔꯦꯖꯤꯁꯇꯔ ꯇꯪꯕ ꯃꯇꯝꯗ ꯃꯇꯝ ꯌꯥꯝꯅ ꯀꯨꯏꯅ ꯂꯧ ꯂꯧꯕꯤꯕ ꯄꯩꯁꯥ ꯌꯥꯝꯅ ꯆꯥꯎꯅ ꯍꯥꯏꯕꯤꯕ ꯅꯠꯇ꯭ꯔꯒ ꯄꯩꯁꯥ ꯄꯤꯕ ꯉꯝꯍꯧꯗ꯭ꯔꯒꯗꯤ ꯑꯩꯒꯤ ꯄ꯭ꯔꯣꯁꯦꯁ ꯑꯗꯨ ꯅꯝꯁꯤꯜꯂꯒ ꯊꯝꯕꯤꯕ ꯑꯗꯨꯒꯤꯁꯨ ꯃꯊꯛꯇ ꯍꯤꯡꯒꯣꯜ ꯑꯗꯨ ꯂꯩꯕ ꯌꯣꯟꯕ ꯇꯪꯅꯔꯤꯕꯒꯤ ꯄ꯭ꯔꯣꯁꯦꯁ ꯑꯗꯨ ꯃꯇꯝ ꯌꯥꯝꯅ ꯁꯥꯡꯗꯣꯛꯍꯟꯕ ꯃꯇꯝ ꯌꯥꯝꯅ ꯀꯨꯏꯅ ꯆꯪꯍꯟꯕ ꯑꯃꯗꯤ ꯃꯤꯡ ꯑꯣꯟꯕ ꯑꯁꯤꯅ ꯆꯤꯡꯕꯁꯤꯡ ꯑꯁꯤꯗ ꯄꯩꯁꯥ ꯅꯠꯇ꯭ꯔꯒ ꯆꯥꯅꯅꯕ ꯃꯈꯣꯏꯒꯤ ꯐꯤꯀꯥꯎꯗ ꯆꯪꯅꯕ ꯁꯦꯜ ꯈꯔ ꯄꯤꯗ꯭ꯔꯒꯗꯤ ꯏꯆꯝ ꯆꯨꯝꯅ ꯊꯕꯛ ꯇꯧꯕꯤꯗꯕ ꯃꯇꯝ ꯀꯨꯏꯅ ꯆꯪꯍꯟꯕ ꯅꯝꯁꯤꯟꯗꯨꯅ ꯊꯝꯕꯤꯕ ꯑꯗꯨꯗꯒꯤ ꯑꯃꯨꯛꯀꯁꯨ ꯑꯃꯨꯛ ꯄ꯭ꯔꯣꯁꯦꯁꯁꯨ ꯌꯥꯝꯅ ꯆꯪꯍꯟꯕ ꯁꯤꯒꯨꯝꯕꯁꯤꯡ ꯑꯁꯤ ꯑꯩꯈꯣꯏ ꯁ꯭ꯋꯥꯏꯒꯤ ꯃꯐꯝꯁꯤꯡꯁꯤꯗ ꯌꯥꯝꯅ ꯇꯣꯏꯅ ꯊꯣꯛꯏ